ꯇꯥꯏ ꯑꯩ ꯐꯣꯟ ꯇꯧꯔꯛꯑꯝꯃꯦ ꯁꯤꯒꯤꯁꯦ ꯌꯥꯅꯤ ꯌꯥꯅꯤ ꯂꯧꯕ ꯌꯥꯅꯤ ꯑꯩꯈꯣꯏꯁꯦ ꯀꯩꯅꯣ ꯀꯩꯅꯣ ꯑꯇꯣꯞꯄ ꯗꯨꯀꯥꯟꯁꯤꯡꯒꯤ ꯑꯣꯔꯗꯔ ꯂꯩꯕꯁꯤꯡꯗꯨꯒꯤ ꯑꯩꯈꯣꯏ ꯑꯗꯨꯝ ꯀꯩꯅꯣ ꯇꯧꯖꯩ ꯍꯥꯏꯗꯤ ꯄꯣꯠꯁꯤ ꯃꯔꯝ ꯆꯥꯅ ꯑꯗꯨꯝ ꯑꯩꯈꯣꯏ ꯄꯤꯖꯩ ꯑꯗꯨ ꯑꯩꯈꯣꯏꯒꯤ ꯗꯨꯀꯥꯟꯁꯤꯡꯁꯤꯗ ꯗꯨꯀꯥꯟꯁꯤꯡ ꯑꯇꯩ ꯑꯇꯩꯁꯤꯡꯁꯤꯗꯤ ꯑꯩꯈꯣꯏ ꯄꯣꯠ ꯑꯩꯈꯣꯏꯅ ꯇꯧꯔꯛꯏꯕ ꯑꯣꯔꯗꯔꯗꯨꯒꯤ ꯃꯇꯨꯡ ꯏꯟꯅ ꯄꯣꯠ ꯁ꯭ꯇꯣꯛꯇ ꯊꯝꯃꯒ ꯑꯗꯨꯝ ꯄꯤꯖꯩ ꯑꯗꯨꯗꯨꯅ ꯁꯣꯝꯅ ꯂꯧꯕꯤꯗꯣꯏꯁꯤ ꯀꯔꯤ ꯀꯔꯤꯅꯣ ꯑꯩꯈꯣꯏꯗ ꯍꯋꯥꯏ ꯆꯦꯡꯋꯥꯏ ꯑꯗꯨꯗꯒꯤ ꯃꯅꯥ ꯃꯁꯤꯡ ꯅꯣꯡꯃꯒꯤ ꯏꯃꯨꯡ ꯑꯃꯒꯤ ꯆꯪꯗ ꯌꯥꯗ꯭ꯔꯕ ꯄꯣꯠꯆꯪꯁꯤꯡ ꯂꯣꯏꯅ ꯁꯨꯅ ꯑꯩꯈꯣꯏꯁꯤ ꯊꯝꯃꯤ ꯉꯥꯔꯤ ꯉꯇꯥꯏꯗꯒꯤ ꯆꯤꯡꯕ ꯊꯨꯝꯗꯒꯤ ꯊꯥꯎꯗꯒꯤ ꯆꯤꯡꯕ ꯂꯣꯏꯅ ꯂꯩꯖꯩ ꯑꯗꯣ ꯁꯣꯝꯅ ꯂꯧꯕꯤꯒꯗꯕꯗꯣ ꯀꯔꯤ ꯀꯔꯤꯅꯣ ꯍꯥꯏꯐꯦꯠ ꯍꯥꯏꯕꯤꯌꯨ

ꯑꯣ ꯌꯥꯅꯤ ꯂꯧꯕꯤꯕ ꯌꯥꯅꯤ ꯑꯗꯣ ꯑꯩꯈꯣꯏ ꯍꯥꯏꯕꯤꯌꯣ ꯑꯣ ꯌꯥꯅꯤ ꯌꯥꯅꯤ ꯑꯩꯈꯣꯏꯒꯤꯗ ꯑꯗꯨꯝ ꯂꯧꯕ ꯌꯥꯒꯅꯤ ꯑꯗꯣ ꯑꯩꯈꯣꯏꯁꯤꯗ ꯑꯇꯩ ꯑꯇꯩ ꯑꯩꯈꯣꯏꯒꯤ ꯁ꯭ꯀꯨꯜꯒꯤ ꯑꯉꯥꯡꯁꯤꯡꯅ ꯕꯣꯔꯗꯤꯡ ꯂꯩꯕꯒꯤꯁꯨ ꯃꯈꯣꯏꯒꯤ ꯗꯦꯜꯂꯤꯒꯤ ꯆꯥꯅ ꯊꯛꯅꯕꯒꯤ ꯍꯥꯏꯗꯤ ꯑꯗꯨꯝꯕ ꯄꯣꯠ ꯆꯩꯁꯤꯡ ꯍꯥꯏꯇꯥꯔꯦ ꯃꯣꯏ ꯃꯣꯏꯅ ꯄꯥꯝꯖꯕ ꯉꯥꯗꯒꯤꯆꯤꯡꯕ ꯑꯗꯨꯗꯒꯤ ꯉꯥ ꯊꯨꯝꯌꯥꯛꯄꯤꯅꯆꯤꯡꯕ ꯍꯥꯏꯗꯤ ꯃꯣꯏꯅ ꯗꯔꯀꯥꯔ ꯑꯣꯏꯕ ꯍꯥꯏꯇꯥꯔꯦ ꯃꯣꯏꯅ ꯂꯩꯕꯗ ꯅꯣꯏꯅ ꯄꯤꯖꯕ ꯌꯥꯕ ꯗꯔꯀꯥꯔ ꯑꯣꯏꯕ ꯄꯣꯠ ꯆꯩꯁꯤꯡ ꯑꯩꯈꯣꯏꯗ ꯂꯣꯏꯅ ꯐꯪꯒꯅꯤ ꯑꯗꯨꯒꯤꯁꯨ ꯑꯗꯨꯝ ꯑꯣꯔꯗꯔ ꯇꯧꯕꯤꯌꯨ ꯌꯥꯒꯅꯤ ꯑꯗꯣ ꯀꯌꯥꯝ ꯂꯧꯕꯤꯗꯣꯏꯅꯣ ꯁꯣꯝꯅ ꯑꯣ ꯐꯔꯦ ꯑꯗꯣ ꯁꯣꯝꯅ ꯍꯌꯦꯡ ꯑꯩꯈꯣꯏꯒꯤ ꯑꯩꯈꯣꯏ ꯗꯨꯀꯥꯟꯁꯤ ꯄꯨꯡ ꯇꯔꯦꯠꯇꯒꯤꯅ ꯄꯨꯡ ꯇꯔꯨꯛ ꯐꯥꯎꯕꯗꯤ ꯑꯗꯨꯝ ꯍꯥꯡꯒꯅꯤ ꯑꯗꯣ ꯁꯤꯒꯤ ꯃꯅꯨꯡꯁꯤꯗ ꯑꯗꯨꯝ ꯂꯥꯛꯑꯒ ꯂꯧꯕꯤꯕ ꯌꯥꯒꯅꯤ ꯁꯣꯝ ꯑꯗꯨꯝ ꯂꯥꯛꯄꯤꯔꯣ ꯑꯗꯨꯗꯨꯒ ꯑꯩꯈꯣꯏꯅ ꯁꯣꯝꯅ ꯂꯧꯕꯗꯁꯨ ꯑꯗꯨꯝ ꯗꯤꯁꯀꯥꯎꯟ ꯑꯗꯨꯝ ꯇꯧꯒꯅꯤ ꯍꯥꯏꯗꯤ ꯃꯌꯥꯝꯒꯤ ꯆꯠꯅꯔꯤꯕ ꯔꯦꯠꯇꯨꯒꯤ ꯃꯇꯨꯡ ꯏꯟꯅ ꯑꯩꯈꯣꯏꯅ ꯄꯤꯐꯝ ꯊꯣꯛꯄ ꯃꯥꯒꯤ ꯗꯤꯁꯀꯥꯎꯟ ꯑꯗꯨꯝ ꯐꯖꯅ ꯍꯣꯡꯅ ꯑꯗꯨꯝ ꯄꯤꯖꯒꯦ ꯑꯗꯨꯝ ꯂꯧꯕꯤꯌꯨ ꯌꯥꯅꯤ ꯑꯣ ꯐꯔꯦ ꯐꯔꯦ ꯑꯩ ꯊꯝꯖꯔꯦ ꯑꯗꯨꯗꯤ ꯀꯣ